ꯑꯩꯈꯣꯏ ꯃꯅꯤꯄꯨꯔꯗ ꯃꯍꯧꯁꯥꯒꯤ ꯐꯤꯕꯝ ꯑꯁꯦ ꯉꯥꯛ ꯁꯦꯜꯂꯒ ꯊꯝꯕ ꯍꯥꯏꯕꯁꯦ ꯑꯩꯈꯣꯏꯗ ꯌꯥꯝꯅ ꯃꯔꯨ ꯑꯣꯏꯕ ꯑꯃ ꯑꯣꯏ ꯃꯔꯝꯗꯤ ꯑꯩꯈꯣꯏꯒꯤ ꯃꯅꯤꯄꯨꯔ ꯂꯩꯕꯥꯛ ꯑꯁꯤꯗ ꯃꯁꯤꯕꯨ ꯑꯩꯈꯣꯏꯅ ꯐꯖꯅ ꯄ꯭ꯔꯤꯖꯥꯕ ꯇꯧꯔꯒ ꯉꯥꯛ ꯁꯦꯜꯂꯒ ꯊꯝꯍꯧꯗꯕ ꯇꯥꯔꯒꯗꯤ ꯅꯣꯡ ꯁꯤꯡꯒꯤ ꯐꯤꯕꯝ ꯑꯁꯦ ꯑꯗꯨꯛꯀꯤ ꯃꯇꯤꯛ ꯑꯩꯈꯣꯏ ꯃꯅꯤꯄꯨꯔ ꯑꯁꯤꯗ ꯑꯁꯥꯡꯕ ꯅꯨꯃꯤꯠ ꯍꯥꯏꯕꯗꯨ ꯑꯣꯏ ꯃꯔꯝ ꯑꯁꯤꯅ ꯑꯩꯈꯣꯏꯅ ꯑꯩꯈꯣꯏꯒꯤ ꯃꯍꯧꯁꯥꯒꯤ ꯄꯤꯔꯤꯕ ꯈꯜ ꯑꯁꯦ ꯀꯥꯏꯍꯟꯗꯅ ꯊꯝꯕꯗ ꯌꯥꯝꯅ ꯃꯔꯨ ꯑꯣꯏ ꯈꯨꯗꯝ ꯑꯣꯏꯅ ꯍꯥꯏꯔꯕ ꯃꯇꯝꯗ ꯎ ꯋꯥ ꯃꯇꯝ ꯆꯥꯅ ꯊꯥꯕ ꯎ ꯑꯃ ꯀꯛꯊꯛꯈ꯭ꯔꯒ ꯎ ꯑꯃ ꯊꯥꯕꯒꯤ ꯍꯩꯅꯕꯤꯁꯦ ꯑꯩꯈꯣꯏ ꯃꯅꯤꯄꯨꯔꯗ ꯌꯥꯝꯅ ꯃꯊꯧ ꯇꯥꯕꯅ ꯄ꯭ꯔꯖꯥꯁꯤꯡꯅ ꯃꯗꯨ ꯌꯥꯝꯅ ꯉꯥꯛ ꯁꯦꯟꯅ ꯃꯁꯤꯒꯤ ꯆꯠꯅ ꯀꯥꯡꯂꯣꯟ ꯑꯁꯤ ꯂꯩꯔꯤ ꯃꯔꯝ ꯑꯁꯤꯗꯒꯤ ꯑꯩꯈꯣꯏꯒꯤ ꯅꯣꯡꯖꯨ ꯅꯨꯡꯁꯥꯒꯤ ꯐꯤꯕꯝꯗ ꯑꯀꯥꯏꯕ ꯂꯥꯛꯀꯗꯕ ꯀꯌꯥ ꯑꯃꯔꯣꯝ ꯑꯃꯁꯨ ꯉꯥꯛꯊꯣꯛꯄ ꯉꯝꯍꯜꯂꯤ ꯑꯩꯈꯣꯏꯒꯤ ꯍꯛꯆꯥꯡꯕꯨꯁꯨ ꯁꯦꯡꯅ ꯊꯝꯍꯟꯕ ꯉꯝꯍꯟꯂꯤ

ꯑꯩꯈꯣꯏꯒꯤ ꯑꯀꯣꯏꯕꯒꯤ ꯈꯜ ꯑꯁꯤꯕꯨ ꯉꯥꯛ ꯁꯦꯟꯕꯗꯒꯤ ꯃꯇꯝ ꯆꯥꯅ ꯑꯩꯈꯣꯏꯗ ꯂꯣꯛꯄ ꯉꯝꯍꯜꯂꯤ ꯃꯔꯝ ꯑꯁꯤꯅ ꯑꯩꯈꯣꯏꯒꯤ ꯁꯤꯟꯃꯤꯠꯂꯣꯟ ꯑꯁꯤꯁꯨ ꯑꯗꯨꯛꯀꯤ ꯃꯇꯤꯛ ꯐꯒꯠꯍꯜꯂꯤ ꯍꯥꯏꯔꯤꯕ ꯊꯕꯛ ꯊꯧꯔꯝ ꯀꯌꯥ ꯑꯃꯔꯣꯝ ꯑꯁꯦ ꯑꯩꯈꯣꯏꯒꯤ ꯄꯤꯄꯜꯁꯤꯡꯅ ꯄ꯭ꯔꯖꯥꯁꯤꯡꯅ ꯇꯧꯕꯗꯒꯤ ꯂꯥꯛꯏꯕ ꯑꯩꯈꯣꯏꯒꯤ ꯇꯨꯡꯒꯤ ꯖꯦꯅꯦꯔꯦꯁꯟ ꯀꯌꯥꯅꯁꯨ ꯃꯇꯨꯡ ꯏꯜꯂꯤ ꯃꯁꯤꯅ ꯑꯩꯈꯣꯏꯒꯤ ꯈꯜ ꯑꯁꯦ ꯀꯥꯏꯍꯟꯗꯅ ꯐꯖꯅ ꯊꯝꯕ ꯉꯝꯍꯜꯂꯤ ꯃꯔꯝ ꯑꯁꯤꯗꯒꯤ ꯑꯩꯈꯣꯏꯅ ꯅꯣꯡꯃꯒꯤ ꯇꯧꯒꯗꯕ ꯏꯊꯧ ꯃꯇꯝ ꯆꯥꯅ ꯄꯥꯡꯊꯣꯛꯄ ꯉꯝꯍꯜꯂꯤ

ꯑꯑꯣꯟꯕ ꯑꯍꯣꯡꯕ ꯀꯌꯥ ꯑꯃ ꯑꯩꯈꯣꯏꯗ ꯃꯥꯡꯖꯕ ꯀꯌꯥ ꯑꯃ ꯂꯥꯛꯀꯗꯕꯗꯒꯤꯁꯨ ꯑꯩꯈꯣꯏꯅ ꯉꯥꯛ ꯁꯦꯜꯂꯒ ꯐꯖꯅ ꯊꯝꯕ ꯉꯝꯃꯤ ꯃꯁꯤꯅ ꯑꯩꯈꯣꯏꯅ ꯑꯩꯈꯣꯏꯒꯤ ꯏꯖꯨꯀꯦꯁꯟ ꯁꯤꯁꯇꯦꯝꯗꯁꯨ ꯃꯁꯤꯕꯨ ꯍꯥꯞꯆꯤꯟꯗꯨꯅ ꯑꯩꯈꯣꯏꯕꯨ ꯒ꯭ꯌꯥꯟ ꯇꯥꯍꯟꯕ ꯑꯃ ꯍꯥꯏꯕꯗꯨ ꯑꯣꯏꯍꯜꯂꯤ ꯑꯀꯣꯏꯕꯒꯤ ꯈꯜ ꯑꯁꯤꯕꯨ ꯉꯥꯛ ꯁꯦꯜꯂꯒ ꯂꯧꯍꯧꯕꯅ ꯑꯩꯈꯣꯏꯒꯤ ꯇꯨꯡꯒꯤ ꯄꯨꯟꯁꯤꯗ ꯃꯔꯥ ꯇꯞꯅ ꯏꯪꯅ ꯂꯩꯕ ꯍꯥꯏꯕꯗꯨ ꯑꯣꯏꯍꯟꯕ ꯉꯝꯃꯤ ꯑꯀꯣꯏꯕꯒꯤ ꯈꯜ ꯑꯁꯤ ꯑꯩꯈꯣꯏꯅ ꯍꯧꯖꯤꯛ ꯍꯧꯖꯤꯛ ꯉꯁꯤ ꯉꯁꯤꯃꯛ ꯄꯥꯡꯊꯣꯛꯍꯧꯕ ꯍꯥꯏꯕꯁꯤꯅ ꯑꯩꯈꯣꯏꯒꯤ ꯇꯧꯗ꯭ꯔꯥꯕ ꯌꯥꯗ꯭ꯔꯥꯕ ꯏꯊꯧ ꯑꯃ ꯑꯣꯏꯅ ꯂꯩꯅꯔꯤ